ꯇꯣꯝꯕ ꯅꯪꯅ ꯑꯆꯥꯄꯣꯠ ꯊꯤꯜꯂꯛꯀꯅꯤ ꯍꯥꯏꯕꯗꯨ ꯀꯔꯝꯕ ꯃꯇꯝꯗ ꯊꯤꯜꯂꯛꯀꯗꯣꯏꯅꯣ ꯑꯗꯣ ꯑꯩꯒꯤ ꯁꯉꯥꯏ ꯌꯨꯝꯐꯝ ꯑꯦ ꯀꯦ ꯔꯦꯁꯇꯨꯔꯦꯟꯗ ꯅꯍꯥꯛꯅ ꯊꯤꯜꯂꯛꯅꯕ ꯇꯧꯕꯤꯔꯣ ꯈꯔ ꯊꯨꯅ